ꯑꯩꯒꯤ ꯑꯣꯏꯅꯗꯤ ꯎꯆꯦꯛ ꯀꯧꯁꯤꯟꯕꯗ ꯁꯤꯖꯤꯟꯅꯕ ꯂꯥꯂꯣꯡ ꯑꯃꯠꯇ ꯂꯩꯇꯦ ꯑꯗꯨꯒ ꯑꯩꯈꯣꯏꯒꯤ ꯌꯨꯝ ꯃꯅꯥꯛꯇ ꯄꯥꯏꯔꯛꯄ ꯎꯆꯦꯛ ꯃꯌꯥꯝꯒꯤꯗꯃꯛꯇꯗꯤ ꯑꯩꯈꯣꯏꯅ ꯆꯦꯡ ꯍꯋꯥꯏ ꯃꯌꯥꯝ ꯑꯃ ꯊꯥꯗꯣꯛꯇꯨꯅ ꯄꯤꯖꯩ